ꯍꯜꯂꯣ ꯁꯤ ꯖꯤꯝꯒꯤ ꯑꯩꯈꯣꯏꯒꯤ ꯇ꯭ꯔꯦꯅꯔ ꯑꯣꯏꯕꯤꯔꯕ꯭ꯔꯥ ꯍꯣꯏ ꯍꯣꯏ ꯑꯩꯁꯦ ꯒꯣꯜ ꯖꯤꯝꯗ ꯍꯟꯗꯛꯁꯦ ꯅꯧꯅ ꯁꯥꯟꯅꯒꯦ ꯇꯧꯖꯕꯅꯦꯕ

ꯑꯗ ꯑꯩꯈꯣꯏꯒꯤ ꯒꯣꯜ ꯖꯤꯝꯒꯤ ꯏꯀ꯭ꯋꯤꯞꯃꯦꯟ ꯁꯤꯡꯁꯤꯗꯤ ꯁꯨꯅ ꯂꯩꯕ꯭ꯔꯥ ꯁꯨꯅ ꯂꯩꯕ꯭ꯔꯥ ꯑꯅ ꯑꯩꯈꯣꯏꯒꯤ ꯇꯥꯃꯣꯗ ꯍꯪꯖꯒꯦꯅ ꯇꯧꯔꯛꯄ ꯑꯣ ꯑꯗꯨꯒ ꯑꯩꯁꯦ ꯑꯅꯧꯕꯒ ꯑꯣꯏꯕꯅꯤꯅ ꯈꯔꯁꯨ ꯈꯪꯗꯕꯒ ꯑꯩꯅ ꯇꯥꯃꯣꯒ ꯈꯔ ꯇꯥꯟꯅꯔꯒ ꯁꯥꯟꯅꯅꯤꯡꯕ ꯑꯣ ꯌꯥꯝꯅ ꯅꯨꯡꯉꯥꯏꯖꯔꯦ ꯇꯥꯃꯣ ꯑꯗꯨꯗꯤ ꯑꯣ ꯊꯝꯖꯔꯦ ꯇꯥꯃꯣ